ꯄꯥꯝꯃꯤ ꯑꯩꯅ ꯄꯥꯝꯕꯒꯤ ꯃꯔꯝꯗꯤ ꯑꯩꯅ ꯂꯣꯟ ꯑꯃ ꯂꯧꯅꯤꯡꯕ ꯃꯇꯝꯗ ꯑꯩꯒꯤ ꯑꯉꯥꯡꯁꯤꯡ ꯑꯗꯨꯅ ꯂꯩꯕ ꯇꯥꯔꯒꯗꯤ ꯑꯩꯉꯣꯟꯗ ꯈꯨꯗꯣꯡꯆꯥꯕ ꯈꯔꯇ ꯑꯣꯏꯔꯕꯁꯨ ꯐꯪꯒꯅꯤ ꯑꯩꯒꯤ ꯑꯔꯥꯞꯄ ꯃꯐꯝꯗꯒꯤ ꯂꯥꯛꯄ ꯃꯇꯝꯗ ꯀꯔꯤꯒꯨꯝꯕ ꯅꯪꯅꯗꯕ ꯊꯣꯛꯂꯕꯁꯨ ꯑꯉꯥꯡ ꯑꯗꯨ ꯂꯩꯕ ꯇꯥꯔꯒꯗꯤ ꯁꯤꯟꯗꯣꯛ ꯁꯤꯟꯖꯤꯟ ꯈꯤꯖꯤꯛꯇ ꯑꯣꯏꯔꯒꯁꯨ ꯐꯒꯅꯤ ꯑꯩꯒꯤ ꯊꯪꯅꯕ ꯌꯨꯝ ꯑꯃꯗꯒꯤ ꯆꯠꯄ ꯊꯣꯛꯄ ꯐꯔꯛ ꯇꯥꯕ ꯇꯥꯔꯒꯗꯤ ꯑꯩꯒꯤ ꯑꯉꯥꯡ ꯑꯗꯨꯅ ꯂꯩꯕ ꯑꯣꯏꯔꯒꯗꯤ ꯃꯉꯣꯟꯗ ꯍꯥꯏꯈ꯭ꯔꯒ ꯑꯩꯈꯣꯏꯗ ꯀꯥꯅꯕ ꯈꯔ ꯐꯪꯍꯟꯒꯅꯤ ꯂꯣꯏꯅꯅ ꯃꯥꯒꯤ ꯂꯥꯛꯄ ꯏꯟꯀꯝ ꯑꯗꯨꯅ ꯑꯩꯈꯣꯏꯒꯤ ꯏꯃꯨꯡ ꯃꯅꯨꯡ ꯀꯌꯥꯗ ꯃꯇꯦꯡ ꯑꯣꯏꯅꯔꯤ ꯍꯥꯏꯔꯤꯕ ꯑꯁꯤ ꯃꯥꯅ ꯃꯦꯅꯦꯖꯔ ꯑꯣꯏꯅ ꯂꯩꯕ ꯇꯥꯔꯒꯗꯤ ꯑꯩꯅ ꯑꯩꯅ ꯑꯦꯀꯥꯎꯟ ꯑꯃ ꯍꯥꯡꯅꯤꯡꯕ ꯇꯥꯔꯒꯁꯨ ꯃꯉꯣꯟꯗ ꯑꯗꯨꯝ ꯍꯥꯏꯔꯒ ꯍꯥꯡꯕ ꯌꯥꯕꯒꯤ ꯈꯨꯗꯣꯡꯆꯥꯕ ꯐꯪꯉꯤ ꯃꯁꯤꯇꯁꯨ ꯅꯠꯇꯅ ꯃꯍꯥꯛꯅ ꯂꯣꯟꯒꯤ ꯑꯃ ꯑꯇꯣꯞꯄ ꯊꯧꯔꯥꯝ ꯀꯌꯥꯗꯁꯨ ꯃꯍꯥꯛꯅ ꯃꯇꯦꯡ ꯄꯥꯡꯒꯅꯤ